ꯑꯩꯅ ꯚꯤꯁꯥꯜꯗꯒꯤ ꯕ꯭ꯔꯤꯡ ꯀꯧꯕ ꯀꯝꯄꯦꯅꯤ ꯑꯃꯒꯤ ꯑꯩꯅ ꯃꯣꯖꯥꯁꯤ ꯂꯩꯔꯛꯑꯦꯕ ꯁꯣꯛꯁꯦ ꯂꯩꯔꯛꯄꯁꯦ ꯃꯁꯤꯒꯤ ꯁꯣꯛꯁꯤ ꯑꯩꯅ ꯁꯤꯖꯤꯟꯅꯔꯦ ꯃꯥꯁꯦ ꯄꯦꯀꯦꯠ ꯑꯃꯗ ꯑꯍꯨꯝ ꯑꯍꯨꯝ ꯍꯥꯜꯂꯦ ꯁꯣꯛꯁꯦ ꯑꯍꯨꯝ ꯍꯥꯜꯂꯤ ꯃꯥꯁꯤ ꯄꯦꯀꯦꯠꯁꯤ ꯁꯣꯛꯁꯤ ꯊꯥꯏ ꯑꯍꯥꯟꯕꯗ ꯌꯦꯡꯕ ꯀꯥꯟꯗ ꯁꯤꯖꯤꯟꯅꯕ ꯌꯥꯝꯅ ꯅꯨꯡꯉꯥꯏꯗꯧ ꯃꯥꯜꯂꯦꯕ ꯁꯣꯛꯁꯦ ꯑꯗꯨꯅ ꯇꯣꯡꯉꯦ ꯃꯇꯝ ꯈꯔ ꯁꯣꯛꯁꯤꯗ ꯇꯣꯡꯕ ꯃꯇꯝꯁꯤꯗ ꯃꯥꯁꯤ ꯇꯣꯡꯉꯒ ꯑꯩꯈꯣꯏꯁꯦ ꯍꯨꯃꯥꯡ ꯌꯥꯝꯅ ꯁꯧꯒꯠꯄ ꯈꯨꯌꯥꯁꯦ ꯅꯨꯡꯉꯥꯏꯇꯕ ꯑꯗꯨꯗꯒꯤ ꯆꯣꯠꯄ ꯆꯣꯠꯄꯗꯒꯤꯗꯤ ꯈꯨꯡꯎꯞ ꯇꯣꯡꯕ ꯀꯥꯟꯗ ꯃꯅꯝ ꯅꯝꯊꯤꯔꯛꯄ ꯑꯗꯨꯗꯒꯤ ꯃꯅꯝ ꯅꯝꯊꯤꯔꯛꯄꯗꯒꯤ ꯈꯣꯡꯁꯤꯗ ꯁꯨꯝ ꯆꯨꯁꯤꯜꯂꯒ ꯁꯨꯝ ꯂꯩꯕ ꯑꯗꯨꯗꯒꯤ ꯑꯁꯤꯒꯨꯝꯕ ꯃꯣꯖꯥꯁꯤꯡꯁꯦ ꯑꯗꯨꯗꯁꯨ ꯅꯠꯇꯅ ꯁꯦꯒꯥꯏꯕꯁꯦ ꯌꯥꯝ ꯊꯨꯅ ꯁꯦꯒꯥꯏꯔꯛꯄ ꯑꯗꯨꯗꯒꯤ ꯃꯥꯒꯤ ꯑꯦꯂꯥꯁꯇꯤꯛ ꯑꯁꯤ ꯀꯣꯝꯊꯣꯛꯂꯛꯄ ꯑꯗꯨꯗꯩ ꯏꯈꯪ ꯈꯪꯍꯧꯗꯅ ꯈꯣꯡꯌꯥꯒꯤ ꯁꯔꯨꯛꯁꯤꯗ ꯍꯣꯜ ꯑꯍꯣꯕ ꯐꯥꯎꯔꯛꯄ ꯑꯗꯨꯗꯒꯤ ꯑꯗꯨꯝꯃꯥꯏꯅ ꯇꯧꯔꯛꯏ ꯑꯗꯨꯗꯒꯤ ꯑꯁꯨꯝ ꯇꯣꯡꯉꯒ ꯆꯠꯄ ꯃꯇꯝꯁꯤꯗꯁꯨ ꯃꯥꯒꯤ ꯑꯩꯈꯣꯏꯒꯤ ꯄꯤꯂꯤꯡ ꯍꯥꯏꯇꯥꯔꯦ ꯃꯆꯥ ꯃꯆꯥ ꯕꯣꯜ ꯃꯆꯥ ꯃꯆꯥ ꯃꯆꯥ ꯃꯆꯥ ꯃꯌꯥꯝ ꯑꯃ ꯊꯣꯛꯂꯛꯄ ꯑꯗꯨ ꯊꯣꯛꯂꯛꯄꯁꯤꯅꯃꯨꯛ ꯑꯟꯀꯝꯐꯣꯔꯇꯦꯕꯜ ꯑꯣꯏꯔꯛꯄ ꯃꯣꯏ ꯀꯩꯅꯣꯁꯤ ꯇꯣꯡꯉ ꯃꯣꯖꯥꯁꯤ ꯇꯣꯡ ꯀꯥꯟꯗ ꯕꯤꯡ ꯍꯥꯏꯕ ꯀꯝꯄꯦꯅꯤꯁꯤꯒꯤ ꯃꯣꯖꯥꯁꯤ ꯇꯣꯡꯕ ꯃꯇꯝꯁꯤꯗ ꯑꯗꯨꯅ ꯑꯁꯤ ꯃꯣꯖꯥꯁꯤꯅ ꯏꯁꯥꯗꯁꯨ ꯇꯣꯡꯉꯕꯅꯤꯅ ꯃꯤꯒꯤ ꯌꯨꯝ ꯑꯃ ꯆꯪꯕ ꯃꯇꯝꯗꯁꯨ ꯈꯣꯡꯎꯞ ꯂꯧꯊꯣꯛꯄꯁꯤ ꯇꯜꯂꯦꯕ ꯈꯣꯡꯎꯞ ꯂꯧꯊꯣꯛꯄꯁꯤ ꯇꯜꯂꯕꯅꯤꯅ ꯃꯥꯒꯤ ꯃꯣꯖꯥꯗꯨꯒꯤ ꯀ꯭ꯋꯥꯂꯤꯇꯤꯗꯨꯁꯨ ꯌꯥꯝ ꯂꯣ ꯑꯣꯏꯔꯦ ꯀ꯭ꯋꯥꯂꯤꯇꯤꯁꯤ ꯌꯥꯝ ꯐꯠꯇ꯭ꯔꯦ ꯃꯥꯒꯤ ꯃꯣꯖꯥꯁꯦ ꯀ꯭ꯋꯥꯂꯤꯇꯤ ꯐꯠꯇ꯭ꯔꯕꯅꯤꯅ ꯑꯩꯈꯣꯏꯅ ꯍꯦꯛ ꯀꯩꯅꯣ ꯇꯧꯕ ꯀꯥꯟꯁꯤꯗ ꯈꯣꯡꯎꯞꯁꯦ ꯍꯦꯛ ꯂꯧꯊꯣꯛꯄꯒ ꯃꯣꯖꯥꯁꯤ ꯃꯅꯝꯁꯤ ꯑꯗꯨꯝ ꯅꯝꯃꯦꯕ ꯃꯅꯝꯁꯦ ꯑꯗꯨꯒ ꯈꯣꯡꯎꯞꯅꯁꯨ ꯅꯠꯇꯦ ꯁꯤꯒꯤ ꯃꯣꯖꯥꯁꯤꯡ ꯑꯁꯤ ꯌꯥꯔꯤꯕ ꯃꯈꯩꯗꯤ ꯑꯩꯈꯣꯏꯅ ꯍꯣꯡꯉꯁꯨ ꯃꯣꯖꯥꯁꯤꯡ ꯑꯁꯤꯒꯤꯗ ꯑꯗꯨꯗꯩ ꯇꯥꯡꯉꯁꯨ ꯃꯥꯒꯤ ꯁꯥꯔꯤꯕ ꯀꯝꯄꯦꯅꯤ ꯁꯤꯒꯤ ꯀꯝꯄꯦꯅꯤꯁꯤꯒꯤ ꯕ꯭ꯔꯤꯡ ꯍꯥꯏꯕ ꯀꯝꯄꯦꯅꯤꯁꯤꯒꯤ ꯃꯣꯖꯥꯗꯤ ꯌꯥꯝ ꯊꯤꯅ ꯐꯠꯇ꯭ꯔꯦ ꯑꯗꯨꯗꯁꯨ ꯅꯠꯇꯅ ꯃꯥꯒꯤ ꯃꯣꯖꯥꯁꯤꯅ ꯄꯤꯔꯤꯁꯦ ꯍꯛꯆꯥꯡꯗꯁꯨ ꯉꯁꯥꯏ ꯅꯨꯡꯉꯥꯏꯇꯦꯕ ꯀꯝꯐꯣꯔꯇꯦꯕꯜ ꯑꯣꯏꯗꯕ ꯇꯣꯡꯕꯗ ꯁꯤꯖꯤꯟꯅꯕ ꯀꯨꯏꯅ ꯁꯨꯝ ꯁꯤꯖꯤꯟꯅꯔꯛ ꯃꯇꯝꯁꯤꯗ ꯑꯗꯨꯗꯒꯤ ꯑꯗꯨꯗꯩ ꯀꯨꯏꯅ ꯁꯥꯡꯅꯁꯨ ꯆꯠꯇꯕ ꯑꯁꯤꯒꯨꯝꯕꯒꯤ ꯃꯌꯥꯝ ꯑꯃ ꯂꯩꯔꯦ ꯑꯗꯨꯗꯒꯤ ꯁꯥꯡꯅ ꯆꯠꯇ꯭ꯔꯦ ꯑꯗꯨꯗꯒꯤ ꯃꯥꯒꯤ ꯑꯦꯂꯥꯁꯇꯤꯛ ꯀꯣꯝꯊꯣꯔꯛꯑꯦ ꯑꯗꯨꯗꯒꯤ ꯁꯦꯒꯥꯏꯕ ꯌꯥꯎꯔꯛꯑꯦ ꯁꯤꯒꯨꯝꯕꯁꯤꯅ ꯁꯤꯒꯨꯝꯕ ꯃꯣꯖꯥꯁꯤ ꯅꯨꯉꯥꯏꯇꯦꯕ ꯁꯤꯖꯤꯟꯅꯕꯁꯤ ꯌꯥꯝꯅ ꯑꯗꯨꯅ ꯕ꯭ꯔꯤꯡ ꯀꯝꯄꯦꯅꯤꯒꯤ ꯃꯣꯖꯥꯁꯤꯡ ꯑꯁꯤꯗꯤ ꯂꯩꯕꯤꯔꯨꯔꯒꯅꯨ ꯁꯤꯗꯤ ꯑꯩꯈꯣꯏꯅ ꯍꯣꯡꯏ ꯑꯗꯨꯗꯒꯤ ꯃꯌꯥꯝ ꯇꯧꯏ ꯍꯥꯏꯗꯅ ꯃꯣꯖꯥꯁꯤꯡꯁꯤ ꯂꯩꯕ ꯃꯇꯝꯗ ꯑꯐꯕ ꯈꯜꯂꯒ ꯑꯐꯕ ꯀ꯭ꯋꯥꯂꯤꯇꯤ ꯈꯜꯂꯒ ꯂꯩꯕꯅ ꯍꯦꯟꯅ ꯐꯒꯅꯤ ꯈꯜꯂꯤ